ꯍꯜꯂꯣ ꯍꯧꯖꯤꯛ ꯑꯩ ꯀꯣꯜ ꯇꯧꯔꯛꯏꯕ ꯃꯔꯝꯁꯤꯅ ꯍꯧꯖꯤꯛ ꯑꯩ ꯇ꯭ꯔꯦꯕꯦꯂꯤꯡ ꯂꯦꯜꯂꯤꯒꯨꯝꯕ ꯆꯠꯅꯤꯡꯉꯥꯏꯒꯤꯅꯦꯕꯀꯣ ꯑꯗꯣ ꯑꯩ ꯀꯣꯛ ꯑꯗꯨꯝ ꯉꯥꯎꯒꯜꯂꯦ ꯗꯥꯏꯁꯦꯟꯇ꯭ꯔꯤꯁꯨ ꯑꯗꯨꯝ ꯇꯧꯒꯜꯂꯦ ꯑꯗꯨꯅꯤꯅ ꯃꯣꯏꯅ ꯑꯗꯣ ꯀꯣꯛ ꯉꯥꯎꯔꯣꯏꯅꯤꯡꯉꯥꯏꯒꯤ ꯍꯤꯗꯥꯛ ꯀꯨꯝꯕ ꯗꯥꯏꯁꯦꯟꯇ꯭ꯔꯤ ꯇꯧꯔꯣꯏꯅꯤꯡꯉꯥꯏꯒꯤ ꯍꯤꯗꯥꯛ ꯀꯨꯝꯕ ꯅꯣꯏꯅ ꯂꯩꯔꯗꯤ ꯑꯩ ꯗꯦꯠ ꯇ꯭ꯋꯦꯟꯇꯤ ꯐꯥꯏꯚ ꯀꯨꯝꯕꯗ ꯆꯠꯅꯤꯡꯉꯥꯏꯅꯦꯕ ꯑꯗꯨ ꯃꯃꯥꯡꯗ ꯑꯩ ꯂꯧꯕ ꯂꯥꯛꯅꯤꯡꯉꯥꯏꯒꯤ ꯅꯣꯏꯅ ꯈꯔ ꯁꯤꯟꯕꯤꯔꯒ ꯈꯣꯠꯄꯤꯔꯒ ꯃꯐꯝꯗꯨꯗ ꯊꯝꯕꯤꯔꯝꯃꯨꯗꯣ ꯑꯗꯨ ꯍꯥꯏꯒꯦ ꯍꯥꯏꯅ ꯊꯝꯕꯤꯎ ꯑꯩꯈꯣꯏꯅ ꯑꯗꯨ ꯀꯣꯜ ꯇꯧꯖꯔꯕꯅꯤ ꯑꯗꯨꯒ ꯆꯠꯇ꯭ꯔꯤꯉꯥꯏ ꯑꯗꯨꯒ ꯃꯊꯛꯇ ꯅꯨꯄꯤꯒꯤꯁꯨ ꯑꯗꯨ ꯍꯤꯗꯥꯛ ꯀꯨꯝꯕꯁꯨ ꯈꯔ ꯊꯝꯕꯤꯔꯝꯎ